ꯍꯂꯣ ꯑꯥ ꯍꯥꯏꯕꯤꯌꯨ ꯑꯥ ꯍꯣꯏ ꯑꯗꯨ ꯑꯣ ꯑꯦꯀꯥꯎꯟꯁꯦ ꯑꯩꯈꯣꯏ ꯃꯈꯜ ꯃꯌꯥꯝ ꯂꯩꯌꯦꯕꯀꯣ ꯑꯩꯈꯣꯏꯒꯤ ꯁꯦꯚꯤꯡ ꯑꯦꯀꯥꯎꯟ ꯍꯥꯏꯕ ꯑꯃ ꯑꯗꯒꯤ ꯏꯟꯗꯤꯚꯤꯗ꯭ꯋꯦꯜ ꯀꯔꯦꯟ ꯑꯦꯀꯥꯎꯟ ꯍꯥꯏꯕ ꯑꯃ ꯀꯔꯦꯟ ꯑꯦꯀꯥꯎꯟ ꯍꯥꯏꯕ ꯑꯃ ꯐꯥꯝꯒꯤ ꯃꯃꯤꯡꯗ ꯍꯥꯡꯕ ꯍꯥꯏ ꯇꯥꯔꯦꯅꯦꯀꯣ ꯁꯨꯃꯥꯏꯅ ꯑꯦꯀꯥꯎꯟꯁꯦ ꯃꯈꯜ ꯃꯌꯥꯝ ꯌꯥꯝꯈ꯭ꯔꯦꯕꯀꯣ ꯑꯩꯈꯣꯏꯅ ꯍꯥꯏꯗꯤ ꯁꯤꯖꯤꯟꯅꯒꯗꯣꯔꯤꯕ ꯑꯦꯀꯥꯎꯟꯁꯦ ꯀꯔꯤꯒꯤ ꯑꯣꯏꯕꯤꯗꯣꯏꯅꯣ

ꯂꯨꯄꯥ ꯂꯥꯈ ꯑꯃ ꯃꯈꯥꯏꯁꯦ ꯑꯩꯈꯣꯏꯅ ꯑꯦꯀꯥꯎꯟꯁꯤ ꯂꯩꯍꯟꯒꯅꯦꯕ ꯈꯨꯗꯝ ꯑꯣꯏꯅ ꯑꯩꯁꯦ ꯂꯨꯄꯥ ꯂꯤꯁꯤꯡ ꯌꯥꯡꯈꯩ ꯊꯝꯃꯦ ꯂꯨꯄꯥ ꯂꯤꯁꯤꯡ ꯌꯥꯡꯈꯩꯁꯦ ꯅꯨꯃꯤꯠ ꯍꯨꯝꯅꯤ ꯊꯝꯕꯗꯗꯤ ꯂꯨꯄꯥ ꯂꯥꯈ ꯑꯍꯨꯝ ꯁꯣꯔꯤ ꯂꯨꯄꯥ ꯂꯥꯈ ꯑꯃ ꯃꯈꯥꯏ ꯁꯨꯒ꯭ꯔꯦꯕ ꯂꯨꯄꯥ ꯂꯥꯈ ꯑꯃ ꯃꯈꯥꯏꯁꯦ ꯃꯊꯪꯒꯤ ꯅꯨꯃꯤꯠ ꯀꯨꯟ ꯇꯔꯦꯠꯅꯤꯁꯤꯗꯤ ꯑꯩ ꯄꯩꯁꯥ ꯑꯝꯇ ꯊꯝꯗ꯭ꯔꯁꯨ ꯃꯦꯟꯇꯦꯅꯦꯟꯁ ꯆꯥꯔꯖꯦꯁ ꯀꯛꯑꯣꯏꯕꯀꯣ ꯑꯗꯨꯒ ꯂꯨꯄꯥ ꯂꯤꯁꯤꯡ ꯑꯅꯤ ꯆꯧꯉꯥꯗ ꯍꯥꯡꯉꯦ ꯈꯜꯂꯁꯤꯅꯦ ꯑꯗꯨꯗꯤ ꯅꯨꯃꯤꯠ ꯀꯨꯟꯊ꯭ꯔꯥꯅꯤ ꯊꯝꯕ ꯃꯇꯝꯗ ꯂꯨꯄꯥ ꯂꯤꯁꯤꯡ ꯍꯨꯝꯗ꯭ꯔꯥꯃꯉꯥꯅꯦꯕ ꯇꯥꯗꯣꯏꯁꯦ

ꯐꯤꯛꯁ ꯗꯤꯄꯣꯖꯤꯠ ꯊꯝꯕꯁꯦ ꯑꯩꯈꯣꯏ ꯄꯥꯔꯁꯦꯟꯁꯦ ꯁꯚꯦꯟ ꯄꯥꯔꯁꯦꯟ ꯑꯗꯨꯃꯥꯏꯅ ꯂꯧꯌꯦꯕꯀꯣ ꯆꯍꯤꯒꯤ ꯑꯣꯏꯅ ꯁꯨꯃꯥꯏꯅ ꯑꯗꯨꯝ ꯄꯩꯁꯥꯗꯣ ꯑꯩꯈꯣꯏ ꯁꯤꯖꯤꯟꯅꯔꯣꯏꯗꯕ ꯑꯣꯏ ꯇꯥꯔꯒꯗꯤ ꯁꯨꯃꯥꯏꯅ ꯑꯗꯨꯝ ꯊꯝꯕꯤꯕ ꯑꯗꯨ ꯂꯧꯊꯣꯛꯅꯤꯡꯕ ꯃꯇꯝꯗ ꯑꯗꯨꯝ ꯂꯧꯊꯣꯛꯄ ꯌꯥꯏ ꯐꯤꯛꯁ ꯗꯤꯄꯣꯖꯤꯠ ꯍꯥꯏꯁꯦ ꯍꯥꯟꯅꯒꯤ ꯑꯗꯨꯝꯕꯗꯤ ꯅꯠꯇ꯭ꯔꯦꯀꯣ ꯐꯤꯛꯁ ꯗꯤꯄꯣꯖꯤꯠꯁꯦ ꯍꯥꯟꯅ ꯐꯤꯛꯁ ꯗꯤꯄꯣꯖꯤꯠꯁꯦ ꯆꯍꯤ ꯃꯉꯥ ꯊꯝꯗ ꯌꯥꯗꯦ ꯍꯥꯏꯕꯗꯨ ꯂꯩꯇꯦꯕ ꯉꯁꯤ ꯊꯝꯃꯒ ꯍꯌꯦꯡ ꯑꯗꯨꯝ ꯂꯧꯊꯣꯛꯄꯤꯔꯁꯨ ꯌꯥꯏꯌꯦꯕ ꯗꯔꯀꯥꯔ ꯂꯩꯕꯗꯨꯒꯤ ꯃꯇꯨꯡꯏꯟꯅ ꯍꯥꯏꯗꯤ ꯁꯤꯗ ꯑꯦꯀꯥꯎꯟ ꯌꯥꯎꯕ ꯄꯩꯁꯥꯁꯤꯗꯤ ꯃꯊꯣꯏꯗꯣ ꯌꯥꯝ ꯄꯤꯛꯅ ꯀꯥꯕꯅꯤꯅ

ꯑꯦ ꯇꯤ ꯑꯦꯝ ꯄꯤꯔꯅꯤ ꯄꯥꯁꯕꯨꯛ ꯄꯤꯒꯅꯤ ꯆꯦꯛ ꯄꯤꯒꯅꯤꯕ ꯈꯨꯗꯛꯁꯤꯗ ꯑꯗꯨꯒ ꯅꯦꯠ ꯕꯦꯡꯀꯤꯡꯒꯤ ꯐꯦꯁꯤꯂꯤꯁꯤꯁꯨ ꯑꯗꯨꯝ ꯄꯤꯒꯅꯦꯕ ꯅꯦꯠ ꯕꯦꯡꯀꯤꯡꯁꯨ ꯈꯨꯗꯛꯇ ꯑꯗꯨꯝ ꯍꯥꯡꯒꯅꯦꯕ ꯅꯦꯠ ꯕꯦꯡꯀꯤꯡ ꯅꯦꯠ ꯕꯦꯡꯀꯤꯡ ꯁꯤꯖꯤꯟꯅꯍꯟꯒꯅꯤ ꯑꯗꯒꯤ ꯑꯩꯈꯣꯏꯅ ꯍꯦꯛ ꯑꯦ ꯉꯁꯤ ꯑꯦꯀꯥꯎꯟ ꯍꯥꯡꯉꯨꯔꯒ ꯑꯦ ꯀꯩꯁꯨꯝꯇꯗꯤ ꯌꯥꯎꯗ꯭ꯔꯦ ꯑꯩꯁꯦꯅ ꯍꯥꯏꯔꯀꯥꯟꯗ ꯑꯦ ꯀꯩꯁꯨꯝꯇ ꯁꯤꯖꯤꯟꯅ ꯌꯥꯗꯦ ꯅꯦꯠ ꯕꯦꯡꯀꯤꯡ ꯀꯩꯝꯇ ꯁꯤꯖꯤꯟꯅ ꯌꯥꯗꯦ ꯍꯥꯏꯕꯗꯣ ꯑꯗꯨꯒꯨꯝꯕꯗꯤ ꯑꯃꯨꯛ ꯂꯩꯔꯔꯣꯏꯕ ꯁꯤꯗꯗꯤ ꯑꯃꯨꯛ ꯁꯤꯅ ꯑꯃꯨꯛ ꯈꯨꯗꯛꯇ ꯑꯗꯨꯝ ꯍꯥꯡꯉꯒ ꯈꯨꯗꯛꯇ ꯂꯣꯏꯅꯕꯛ ꯍꯥꯏꯔꯤꯕ ꯀꯩꯅꯣꯁꯤꯡ ꯑꯁꯦ ꯁꯤꯖꯤꯟꯅꯕ ꯑꯗꯨꯝ ꯌꯥꯒꯅꯤꯕ ꯉꯁꯤ ꯑꯗꯨꯒ ꯑꯍꯥꯟꯕꯒꯤ ꯑꯣꯏꯅ ꯑꯩꯈꯣꯏꯅ ꯊꯥ ꯑꯃꯗꯤ ꯌꯦꯡꯒꯅꯦꯕ ꯄꯩꯁꯥꯁꯦ ꯊꯥꯖꯤꯜꯂꯛꯄ ꯑꯣꯏꯔꯣ ꯀꯥꯞꯊꯣꯛꯄ ꯑꯣꯏꯔꯣ ꯁꯥꯟꯅꯒꯅꯦꯕ ꯏꯁꯥꯅ ꯁꯥꯟꯅꯕꯤꯒꯗꯧꯅꯦꯕ ꯅꯠꯇ꯭ꯔꯒꯗꯤ ꯑꯩꯈꯣꯏ ꯕꯦꯡꯅ ꯄꯩꯁꯥ ꯁꯨꯡꯍꯥꯞ ꯍꯥꯞꯆꯤꯜꯂꯛꯇ꯭ꯔꯒꯗꯤ ꯗꯤꯄꯣꯖꯤꯠ ꯁꯨꯡꯇꯧ ꯇꯧꯔꯛꯇ꯭ꯔꯗꯤ ꯑꯍꯥꯟꯕ ꯗꯤꯄꯣꯖꯤꯠ ꯇꯧꯒꯗꯧꯅꯦꯕ ꯊꯥ ꯑꯃꯒꯤ ꯃꯇꯨꯡꯗ ꯗꯤꯄꯣꯖꯤꯠ ꯇꯧꯒꯗꯧꯅꯦꯕ ꯑꯦꯀꯥꯎꯟ ꯅꯝꯕꯔꯁꯤꯗ ꯖꯤ ꯄꯦꯒꯤ ꯊ꯭ꯔꯨꯗ ꯀꯥꯞꯄꯝꯕ ꯌꯥꯏ ꯑꯃꯒꯤ ꯀꯩꯅꯣ ꯇꯧꯕ ꯌꯥꯏ ꯉꯁꯥꯏ ꯑꯦꯀꯥꯎꯟꯁꯦ ꯁꯤꯖꯤꯟꯅꯔꯦ ꯍꯥꯏꯗꯣ ꯀꯟꯐꯥꯝ ꯇꯥꯅꯕꯩꯗꯃꯛꯇ ꯍꯥꯏꯇꯥꯏ ꯑꯗꯨꯅ ꯀꯩꯒꯨꯝꯕ ꯀꯥꯞꯇ꯭ꯔꯒꯗꯤ ꯉꯁꯥꯏ ꯑꯦꯀꯥꯎꯟꯁꯦ ꯑꯗꯨꯝ ꯁꯤꯒꯤꯅꯦꯕꯀꯣ ꯑꯗꯨꯅ ꯑꯦꯀꯥꯎꯟꯁꯦ ꯁꯨꯃꯥꯏꯅ ꯇꯧꯕ ꯇꯥꯏ ꯆꯍꯤ ꯆꯍꯤꯌꯦ ꯁꯣꯔꯤ ꯊꯥ ꯑꯃꯒꯤ ꯃꯅꯨꯡꯗ ꯑꯗꯨꯝ ꯀꯥꯞꯅ ꯈꯣꯠꯅꯕ ꯇꯧꯕ ꯌꯥꯒꯅꯦꯕ ꯑꯗꯨꯅ ꯀꯥꯅꯒꯗꯧꯗꯣ ꯈꯜꯂꯀꯥꯟꯗ ꯑꯦ ꯑꯩ ꯁꯦꯚꯤꯡ ꯑꯣꯏꯅ ꯇꯨꯡꯖꯤꯟꯖꯒꯦ ꯍꯥꯏꯔꯒꯅ ꯁꯦꯚꯤꯡ ꯑꯦꯀꯥꯎꯟ ꯍꯥꯡꯕꯤꯔꯣ

ꯍꯣꯏ ꯎꯝ ꯌꯥꯝ ꯅꯨꯡꯉꯥꯏꯖꯔꯦ ꯎꯝ